ꯑꯩꯅ ꯆꯥꯛ ꯊꯣꯡꯕ ꯃꯇꯝꯗ ꯆꯪꯗꯕ ꯌꯥꯗ꯭ꯔꯕ ꯄꯣꯠꯅꯤ ꯍꯥꯢꯅ ꯈꯟꯕ ꯆꯥꯛꯈꯨꯝꯒꯤ ꯀꯦꯗꯦꯠꯁꯤꯡ ꯅꯠꯇ꯭ꯔꯒ ꯈꯨꯠꯂꯥꯏꯁꯤꯡꯁꯤ ꯌꯥꯝꯅ ꯃꯈꯜ ꯌꯥꯝꯅ ꯂꯩꯈ꯭ꯔꯦ ꯑꯗꯨꯕꯨ ꯑꯩꯅ ꯈ꯭ꯋꯥꯏꯗꯒꯤ ꯃꯔꯨꯑꯣꯏ ꯑꯩꯅ ꯈ꯭ꯋꯥꯏꯗꯒꯤ ꯄꯥꯝꯖꯩꯅ ꯈꯟꯕꯁꯦ ꯈꯥꯡ ꯑꯣꯏꯗꯣꯏꯅꯦ ꯍꯥꯏꯕꯗꯤ ꯃꯔꯝꯗꯤ ꯈꯥꯡꯗ ꯊꯣꯡꯕꯁꯦ ꯑꯗꯨꯝ ꯌꯥꯝꯅ ꯑꯗꯨꯝ ꯍꯥꯎꯒꯟꯕꯅꯦ ꯑꯗꯒꯤ ꯈꯥꯡꯗ ꯊꯣꯡꯕ ꯁꯤꯁꯨ ꯌꯥꯝꯅ ꯄꯥꯝꯖꯩꯌꯦ ꯍꯥꯏꯕꯗꯤ ꯊꯥꯎ ꯉꯧꯕ ꯑꯗꯒꯤ ꯁꯥ ꯀꯩ ꯀꯥ ꯊꯣꯡꯕꯗꯁꯨ ꯍꯥꯎꯋꯦ ꯊꯥꯎ ꯉꯧꯕ ꯍꯤꯟꯖꯥꯡ ꯊꯣꯡꯕꯗꯁꯨ ꯑꯗꯨꯝ ꯍꯥꯎꯋꯦ ꯑꯗꯨꯅ ꯈꯥꯡꯁꯤꯅ ꯈ꯭ꯋꯥꯏꯗꯒꯤ ꯄꯥꯝꯖꯩ ꯑꯗꯒꯤ ꯊꯣꯡꯕ ꯃꯇꯝꯗꯁꯨ ꯐꯖꯅ ꯑꯩꯈꯣꯏꯗ ꯐꯖꯅ ꯕꯤꯌꯨ ꯐꯖꯅ ꯄꯤꯗꯅꯀꯣ ꯈꯥꯡꯗꯗꯤ ꯑꯗꯨꯃꯥꯏꯅ ꯈꯥꯡꯅ ꯍꯦꯟꯅ ꯄꯥꯝꯃꯦ ꯊꯥꯎ ꯍꯩꯕꯤꯔꯅꯤ ꯑꯗꯒꯤ ꯊꯥꯎ ꯍꯩꯕ ꯃꯇꯝꯗꯁꯨ ꯑꯗꯨꯝ ꯍꯥꯏꯗꯤ ꯂꯦꯚꯦꯜꯗꯣ ꯐꯖꯅ ꯎꯏꯌꯦꯕ ꯍꯥꯏꯗꯤ ꯄꯥꯛꯄꯅꯤꯅ ꯑꯇꯣꯞꯄꯒ ꯀꯩꯅꯣ ꯃꯥꯟꯅꯗꯕꯅꯤꯅ ꯑꯗꯒꯤ ꯊꯣꯡꯕ ꯂꯣꯏꯔꯀꯥꯟꯗꯁꯨ ꯑꯗꯨꯝ ꯈꯥꯡꯗ ꯄꯛ ꯍꯧꯕꯗꯣ ꯑꯗꯨꯝ ꯆꯥꯕꯁꯨ